ꯑꯩꯅ ꯈ꯭ꯋꯥꯏꯗꯒꯤ ꯄꯥꯝꯖꯕ ꯃꯥꯔꯁꯦꯜ ꯑꯥꯔꯠꯁꯦ ꯇꯥꯏꯀꯨꯟꯗꯣꯅꯤ ꯑꯗꯨꯒ ꯇꯥꯏꯀꯨꯟꯗꯣꯁꯤꯗ ꯑꯩꯅ ꯈ꯭ꯋꯥꯏꯗꯒꯤ ꯄꯥꯝꯖꯕ ꯄ꯭ꯂꯦꯌꯔ ꯍꯥꯏꯔꯒꯗꯤ ꯂꯤ ꯖꯦ ꯋꯨꯟꯅꯦ ꯃꯥꯁꯦ ꯑꯗꯨꯛꯀꯤ ꯃꯇꯤꯛ ꯌꯥꯝꯅ ꯗꯤꯁꯤꯄ꯭ꯂꯤꯟ ꯂꯩꯅ ꯁꯥꯟꯅꯩꯌꯦ ꯖꯁ ꯑꯣꯏꯒꯦꯔꯥ ꯀꯣꯆ ꯑꯣꯏꯒꯦꯔꯥ ꯁꯦꯟꯇꯔ ꯔꯦꯐ꯭ꯔꯤ ꯑꯣꯏꯔꯒꯁꯨ ꯃꯥꯅ ꯌꯥꯝꯅ ꯔꯦꯁꯄꯦꯛ ꯇꯧꯅ ꯃꯥꯒ ꯁꯥꯟꯅꯔꯤꯕ ꯑꯗꯨꯁꯨ ꯃꯥꯅ ꯌꯥꯝ ꯔꯦꯁꯄꯦꯛ ꯇꯧꯅ ꯐꯖꯅ ꯁꯥꯟꯅꯩ ꯑꯗꯨꯒ ꯁꯥꯟꯅꯕ ꯃꯇꯝꯗꯁꯨ ꯃꯥꯒꯤ ꯀꯤꯛꯇꯣ ꯑꯗꯨꯛꯀꯤ ꯃꯇꯤꯛ ꯌꯥꯝꯅ ꯏꯁꯄꯤꯠ ꯑꯣꯏꯕ ꯑꯗꯨꯗ ꯑꯗꯨꯒꯤ ꯃꯊꯛꯇ ꯄ꯭ꯂꯦꯁꯨ ꯌꯥꯝ ꯐꯖꯅ ꯁꯥꯟꯅꯕꯗꯨꯒꯤ ꯃꯥꯒꯤ ꯏꯁꯇꯥꯏꯜꯗꯣ ꯄꯥꯝꯖꯕꯒꯤꯗꯃꯛꯇ ꯂꯤ ꯖꯦ ꯋꯨꯟꯁꯦ ꯑꯩꯅ ꯃꯥꯔꯁꯦꯜ ꯑꯥꯔꯠꯁꯀꯤ ꯑꯥꯏꯗꯣꯜ ꯑꯣꯏꯅ ꯊꯝꯕꯅꯦ ꯑꯗꯨꯒ ꯑꯩꯅ ꯇꯥꯏꯀꯨꯟꯗꯣ ꯁꯥꯟꯅꯕ ꯄꯥꯝꯕꯒꯤ ꯃꯔꯝꯗꯤ ꯑꯩ ꯏꯁꯥꯁꯦ ꯌꯥꯝꯅ ꯏꯁꯥꯁꯦ ꯌꯥꯝꯅ ꯏꯃ꯭ꯌꯨꯟꯁꯦ ꯏꯁꯇꯔꯣꯡ ꯑꯣꯏꯅ ꯂꯩꯅꯕ ꯑꯩꯒꯤ ꯏꯁꯥꯁꯦ ꯐꯅ ꯂꯩꯅꯕꯒꯤꯗꯃꯛꯇ ꯑꯩꯒꯤ ꯍꯤꯔꯝ ꯈꯨꯗꯤꯡꯃꯛꯇ ꯑꯩꯒꯤ ꯁꯦꯜꯐ ꯄ꯭ꯔꯣꯇꯦꯛꯁꯟ ꯑꯣꯏꯅꯕꯒꯤꯗꯃꯛꯇ ꯑꯩꯅ ꯇꯥꯏꯀꯨꯟꯗꯣꯁꯦ ꯌꯥꯝꯅ ꯄꯥꯝꯅ ꯁꯥꯟꯅꯖꯕꯅꯦ